ꯇꯥꯛꯄꯤ ꯇꯝꯕꯤꯕ ꯏꯄꯥ ꯏꯄꯨꯅ ꯊꯥꯏꯅꯗꯒꯤ ꯁꯨꯃꯥꯏꯅ ꯍꯥꯏꯔꯝꯃꯤ ꯑꯩꯈꯣꯏꯅ ꯍꯤꯡꯒꯣꯟꯗ ꯃꯅꯥ ꯃꯁꯤꯡ ꯊꯥꯔꯗꯤ ꯃꯁꯥ ꯐꯅꯤꯡꯉꯥꯏ ꯅꯣꯏꯅꯤꯡꯉꯥꯏ ꯐꯖꯅꯤꯡꯉꯥꯏ ꯑꯩꯈꯣꯏ ꯍꯛꯆꯥꯡ ꯁꯣꯛꯇꯅꯤꯡꯉꯥꯏ ꯑꯩꯈꯣꯏꯅ ꯀꯔꯤ ꯀꯔꯤ ꯇꯧ ꯍꯥꯏꯔꯗꯤ ꯑꯩꯈꯣꯏꯅ ꯁꯟꯊꯤ ꯍꯥꯞꯄ ꯇꯥꯏ ꯏꯔꯣꯏ ꯊꯤ ꯍꯥꯞꯄ ꯇꯥꯏ ꯑꯩꯈꯣꯏꯅ ꯀꯔꯤ ꯀꯔꯤ ꯊꯤ ꯌꯦꯟꯊꯤ ꯑꯣꯏꯔꯣ ꯑꯣꯛꯊꯤ ꯑꯣꯏꯔꯣ ꯑꯩꯈꯣꯏꯒꯤ ꯑꯗꯨꯝ ꯁꯤꯖꯤꯟꯅꯔꯒ ꯑꯩꯈꯣꯏ ꯆꯤꯡꯒꯤ ꯃꯤꯁꯦ ꯑꯗꯨꯝ ꯂꯩꯖꯔꯛꯄꯅꯦ ꯑꯗꯨꯕꯨ ꯑꯩꯈꯣꯏ ꯇꯤꯟ ꯀꯥꯡꯅ ꯑꯩꯈꯣꯏ ꯐꯠꯇꯕ ꯇꯤꯟꯅ ꯆꯥꯕ ꯊꯠꯄ ꯇꯧꯔꯗꯤ ꯑꯩꯈꯣꯏꯅ ꯗꯥꯛꯇꯔꯗ ꯍꯣꯔꯇꯤꯀꯜꯆꯔꯂꯥꯏꯁꯗ ꯑꯩꯈꯣꯏꯅ ꯆꯠꯂꯒ ꯑꯦꯠꯕꯥꯏꯁ ꯂꯧꯕꯁꯨ ꯌꯥꯏ ꯑꯗꯨꯕꯨ ꯆꯤꯡꯒꯤ ꯃꯤꯁꯦ ꯂꯝꯕꯤꯁꯦ ꯂꯥꯞꯅꯤꯅ ꯑꯩꯈꯣꯏꯅ ꯆꯠꯂꯒ ꯍꯣꯔꯇꯤꯀꯜꯆꯔꯂꯤꯁꯗ ꯈꯨꯗꯛꯇ ꯂꯧꯕ ꯉꯝꯗ꯭ꯔꯁꯨ ꯑꯩꯈꯣꯏꯒꯤ ꯌꯨꯝꯗ ꯂꯩꯔꯤꯉꯩ ꯑꯩꯈꯣꯏꯒꯤ ꯌꯨꯝꯗ ꯂꯩꯕ ꯆꯥꯛ ꯃꯌꯥꯝꯁꯦ ꯑꯩꯈꯣꯏꯅ ꯐꯖꯅ ꯌꯨꯇꯤꯂꯥꯏꯖ ꯇꯧꯔꯒ ꯅꯥꯄꯤ ꯄꯦꯡꯕꯤꯕ ꯈꯣꯛꯄꯤꯕ ꯑꯩꯈꯣꯏꯅ ꯐꯖꯅ ꯑꯩꯈꯣꯏꯅ ꯅꯥꯆꯣꯝꯗ ꯑꯩꯈꯣꯏꯅ ꯁꯦꯝꯕꯤꯕ ꯑꯗꯨ ꯇꯧꯔꯗꯤ ꯑꯩꯈꯣꯏꯒꯤ ꯍꯦꯜ ꯑꯩꯈꯣꯏꯒꯤ ꯑꯦꯟꯁꯥꯡ ꯅꯥꯄꯤꯁꯦ ꯑꯗꯨꯝ ꯐꯖꯅ ꯍꯧꯔꯝꯃꯤ ꯑꯗꯨꯝ ꯍꯥꯔ ꯑꯣꯏꯅ ꯁꯤꯖꯤꯟꯅꯗꯦ ꯑꯩꯈꯣꯏꯗꯤ ꯐꯔꯇꯤꯂꯥꯏꯖꯔ ꯑꯣꯏꯅ ꯑꯩꯈꯣꯏꯗꯤ ꯁꯤꯖꯤꯟꯅꯗꯕꯅꯦ ꯑꯗꯨꯕꯨ ꯑꯗꯨ ꯃꯇꯨꯡꯗ ꯑꯩꯈꯣꯏꯅ ꯐꯖꯅ ꯍꯧꯍꯟꯒꯦ ꯍꯥꯏꯔꯗꯤ ꯑꯩꯈꯣꯏꯅ ꯃꯁꯤ ꯂꯩꯕꯥꯛ ꯂꯩꯍꯥꯎꯁꯦ ꯐꯖꯅ ꯄꯤꯔꯒ ꯑꯗꯨꯝ ꯅꯣꯏꯍꯜꯂꯒ ꯆꯥꯕ ꯊꯛꯄꯁꯨ ꯐꯩ ꯍꯛꯆꯥꯁꯨ ꯁꯣꯛꯇꯦ ꯑꯗꯨꯅ ꯑꯩꯈꯣꯏꯒꯤ ꯍꯦꯜ ꯄ꯭ꯂꯥꯟ ꯍꯥꯏꯕꯁꯦ ꯁꯤ ꯃꯊꯛꯇꯁꯨ ꯑꯃ ꯂꯩ ꯑꯩꯅꯁꯨ ꯑꯩ ꯍꯥꯏꯅꯤꯡꯉꯤ ꯑꯗꯨꯅ ꯑꯩꯈꯣꯏꯒꯤ ꯂꯣꯏꯅꯅ ꯂꯣꯏꯅꯅ ꯑꯩꯈꯣꯏꯅ ꯍꯧꯖꯤꯛ ꯇꯧꯔꯤꯕ ꯍꯧꯖꯤꯛ ꯁꯦꯡꯕ ꯃꯈꯩꯁꯦ ꯑꯗꯨꯃꯥꯏꯅ ꯀꯔꯤ ꯀꯔꯤ ꯑꯣꯏꯔꯒ ꯐꯒꯗꯕꯒꯦ ꯍꯥꯏꯕꯗꯨ ꯈꯜꯂꯒ ꯑꯩꯈꯣꯏꯒꯤ ꯄꯝꯄꯥꯛ ꯇꯥꯕ ꯃꯤꯅ ꯂꯥꯏꯁꯨ ꯍꯩꯔꯒ ꯊꯕꯛꯁꯦ ꯇꯧꯔꯗꯤ ꯂꯣꯏꯅ ꯑꯩꯈꯣꯏꯗ ꯁꯛꯁꯦꯁ ꯑꯣꯏꯒꯅꯤ ꯐꯒꯅꯤ ꯌꯥꯒꯅꯤ ꯍꯥꯏꯕꯁꯤ ꯑꯩ ꯄꯥꯎ ꯄꯤ ꯑꯩ ꯄꯥꯎꯇꯥꯛꯇ ꯑꯩ ꯑꯗꯨꯝ ꯍꯥꯏꯖꯅꯤꯡꯉꯦ